ꯑꯩꯅ ꯉꯁꯤ ꯃꯥꯔꯀꯦꯠꯇꯒꯤ ꯀꯨꯔꯇꯤ ꯑꯃ ꯂꯨꯄꯥ ꯆꯥꯝꯃꯉꯥꯗ ꯂꯩꯔꯨꯏ ꯂꯩꯔꯛꯂꯤꯕ ꯀꯨꯔꯇꯤ ꯑꯁꯤ ꯗꯕ꯭ꯂꯌꯨ ꯀꯝꯄꯅꯤꯗꯒꯤꯅꯤ ꯍꯥꯟꯅ ꯃꯃꯥꯡꯗꯁꯨ ꯑꯩ ꯗꯕ꯭ꯂꯌꯨ ꯀꯝꯄꯅꯤꯗꯒꯤ ꯀꯨꯔꯇꯤ ꯀꯌꯥ ꯑꯃꯔꯣꯝ ꯁꯦꯠꯈ꯭ꯔꯦ ꯁꯦꯠꯄꯗ ꯌꯥꯝ ꯅꯨꯡꯉꯥꯏꯕ ꯑꯦꯅꯤ ꯗ꯭ꯔꯦꯁ ꯈꯨꯗꯤꯡꯒ ꯄꯥꯕ ꯌꯥꯕ ꯗ꯭ꯔꯦꯁꯅꯤ ꯄ꯭ꯂꯥꯖꯣ ꯖꯤꯟꯁ ꯂꯦꯒꯤꯡꯁ ꯅꯠꯇ꯭ꯔꯒ ꯄꯇꯤꯌꯥꯂꯥ ꯑꯣꯏꯅ ꯁꯦꯠꯄꯁꯨ ꯌꯥꯏ ꯑꯩꯈꯣꯏꯅ ꯀꯨꯔꯇꯤ ꯂꯩꯕꯗ ꯁꯥꯏꯁ ꯑꯥꯏꯇꯦꯝ ꯅꯠꯇ꯭ꯔꯒ ꯄ꯭ꯔꯗꯛ ꯃꯦꯇꯔꯤꯌꯦꯜ ꯌꯥꯝ ꯃꯨꯟꯅ ꯌꯦꯡꯂꯒ ꯏꯁꯥꯒꯤ ꯆꯥꯅꯒꯗꯕ ꯏꯁꯥꯅ ꯁꯦꯠꯄꯗ ꯅꯨꯡꯉꯥꯏꯒꯕꯗ ꯁꯦꯠꯄꯗ ꯐꯖꯒꯗꯕ ꯈꯜꯂꯒ ꯂꯩꯒꯗꯕꯅꯤ ꯂꯩꯔꯛꯂꯤꯕ ꯐꯤ ꯑꯗꯨ ꯏꯁꯥꯅ ꯄꯥꯝꯅ ꯏꯁꯥꯗ ꯐꯖꯔꯅꯤ ꯈꯜꯂꯒ ꯂꯩꯔꯗꯤ ꯄꯨꯝꯅꯃꯛ ꯐꯖꯒꯅꯤ ꯏꯁꯥꯅ ꯄꯣꯠ ꯂꯩꯕ ꯃꯇꯝꯗ ꯏꯁꯥꯒꯤ ꯁꯥꯏꯁ ꯃꯨꯟꯅ ꯈꯪꯅ ꯌꯦꯡꯅ ꯂꯩꯒꯗꯝꯅꯤ ꯁꯥꯏꯁ ꯈꯪꯗꯅ ꯂꯩꯔꯨꯔꯕꯗꯤ ꯍꯣꯔꯦꯟ ꯍꯂꯛꯂꯒ ꯏꯁꯥꯗ ꯐꯤꯠꯇꯤꯡ ꯆꯥꯟꯅꯗꯕ ꯀꯌꯥ ꯊꯣꯛꯄ ꯌꯥꯏ ꯄ꯭ꯔꯣꯕ꯭ꯂꯦꯝ ꯊꯣꯛꯄ ꯌꯥꯏ ꯑꯗꯨꯅ ꯂꯩꯕ ꯄꯣꯠ ꯂꯩꯕ ꯃꯇꯝꯗ ꯌꯥꯝ ꯆꯦꯛꯁꯤꯟꯅ ꯏꯁꯥꯒꯤ ꯁꯥꯏꯁ ꯈꯪꯅ ꯂꯩꯒꯗꯕꯅꯤ